ꯍꯧꯈꯤꯕ ꯆꯍꯤ ꯈꯔꯗꯗꯤ ꯐꯧ ꯐꯧ ꯂꯣꯛꯄꯁꯨ ꯑꯃꯁꯨꯡ ꯐꯧ ꯌꯩꯕꯁꯨ ꯑꯃꯁꯨꯡ ꯐꯧ ꯈꯣꯏꯕ ꯍꯥꯏꯕꯁꯤ ꯏꯁꯥ ꯏꯁꯥꯒꯤ ꯈꯨꯟꯖꯥ ꯀꯌꯥꯒ ꯄꯨꯜꯂꯒ ꯏꯁꯥ ꯏꯁꯥꯒꯤ ꯁꯟ ꯀꯌꯥ ꯄꯨꯊꯣꯛꯅꯔꯒ ꯂꯧ ꯈꯣꯏ ꯑꯃꯁꯨꯡ ꯂꯧ ꯌꯩꯃꯤꯟꯅꯩ ꯃꯌꯥꯝ ꯆꯪꯉꯒ ꯃꯌꯥꯝ ꯍꯥꯔꯥꯎ ꯅꯨꯡꯉꯥꯏꯅ ꯆꯪꯉꯒ ꯂꯧ ꯌꯩꯅꯩ ꯑꯃꯁꯨꯡ ꯆꯍꯤ ꯌꯥꯝ ꯀꯨꯏꯔꯕ ꯆꯍꯤꯗꯗꯤ ꯂꯥꯏꯔꯤꯛ ꯀꯌꯥ ꯇꯝꯅꯗꯦ ꯑꯃꯁꯨꯡ ꯂꯥꯏꯔꯤꯀ ꯍꯩꯕ ꯀꯌꯥ ꯂꯩꯅꯗꯦ ꯑꯗꯨꯅ ꯃꯔꯝ ꯑꯣꯏꯔꯒ ꯆꯥꯎꯈꯠꯄ ꯍꯥꯏꯕꯁꯦ ꯂꯩꯇ꯭ꯔꯤ ꯍꯧꯖꯤꯛꯀꯤ ꯃꯇꯝꯗꯗꯤ ꯂꯧ ꯈꯣꯏꯕ ꯍꯥꯏꯕꯁꯤ ꯇ꯭ꯔꯦꯛꯇꯔꯅ ꯈꯣꯏ ꯑꯃꯁꯨꯡ ꯐꯧ ꯌꯩꯕ ꯐꯧ ꯂꯣꯛꯄ ꯍꯥꯏꯕꯁꯤ ꯍꯥꯟꯅꯗꯤ ꯃꯌꯥꯝ ꯆꯪꯉꯒ ꯂꯣꯛꯏ ꯑꯃꯁꯨꯡ ꯍꯧꯖꯤꯛꯀꯤ ꯃꯇꯝꯗꯗꯤ ꯃꯦꯁꯤꯟ ꯀꯌꯥ ꯄꯨꯊꯣꯛꯑꯕꯅꯤꯅ ꯍꯩꯁꯤꯡꯕ ꯀꯌꯥ ꯌꯥꯝꯂꯕꯅꯤꯅ ꯃꯦꯁꯤꯟꯅ ꯇꯧꯏ ꯂꯣꯏꯅꯃꯛ ꯑꯗꯨꯅ ꯃꯔꯝ ꯑꯣꯏꯔꯒ ꯑꯍꯣꯡꯕꯁꯦ ꯄꯨꯔꯛꯏ ꯍꯧꯖꯤꯛꯀꯤ ꯃꯇꯝꯒ ꯑꯗꯨꯒ ꯃꯈꯥ ꯃꯈꯥ ꯇꯥꯅ ꯍꯧꯖꯤꯛ ꯆꯥꯔꯤꯕ ꯃꯅꯥ ꯃꯁꯤꯡ ꯑꯁꯤ ꯑꯩꯈꯣꯏꯅ ꯊꯥꯔꯤꯕꯅꯤ ꯊꯥꯔꯤꯕ ꯆꯤꯟꯖꯥꯛ ꯑꯁꯤ ꯌꯥꯝ ꯐꯩ ꯑꯗꯨꯒ ꯑꯩꯈꯣꯏ ꯏꯁꯥꯅ ꯊꯥꯔꯒꯗꯤ ꯏꯁꯥꯅ ꯆꯥꯕ ꯐꯪꯏ ꯑꯐꯕ ꯄꯣꯠ ꯆꯥꯕ ꯐꯪꯏ ꯑꯩꯈꯣꯏꯉꯣꯟꯗ ꯑꯣꯔꯒꯅꯤꯛ ꯍꯥꯏꯕ ꯄꯣꯠ ꯑꯁꯤ ꯆꯥꯕ ꯐꯪꯏ ꯑꯁꯤꯅ ꯃꯔꯝ ꯑꯣꯏꯔꯒ ꯍꯧꯈꯤꯕꯒ ꯍꯧꯖꯤꯛꯀꯤ ꯃꯇꯝꯁꯦ ꯀꯌꯥꯝ ꯈꯦꯅꯒꯦ ꯍꯥꯏꯕꯁꯤ ꯇꯥꯛꯏ ꯑꯗꯨꯅ ꯃꯔꯝ ꯑꯣꯏꯔꯒ ꯍꯧꯖꯤꯛ ꯍꯧꯖꯤꯛ ꯑꯁꯤ ꯃꯌꯥꯝꯅ ꯄꯥꯝꯖꯕ ꯃꯌꯥꯝꯅ ꯌꯥꯝꯅ ꯗꯤꯃꯥꯟ ꯂꯩꯕ ꯄꯣꯠ ꯍꯥꯏꯔꯒꯗꯤ ꯆꯦꯡꯅꯤ ꯆꯦꯡ ꯑꯁꯤꯕꯨ ꯃꯌꯥꯝꯅ ꯄꯥꯝꯖꯕꯅꯤ ꯃꯌꯥꯝꯅ ꯋꯥꯠꯄ ꯂꯩꯇꯅ ꯆꯥꯕ ꯄꯣꯠꯁꯛ ꯑꯃꯅꯤ